ꯀꯥꯡꯅ ꯄꯣꯛꯍꯟꯕ ꯂꯩꯅꯥꯁꯤꯡ ꯍꯥꯏꯕꯗꯤ ꯗꯦꯡꯒꯤꯒꯤ ꯂꯥꯏꯍꯧ ꯍꯧꯕ ꯑꯃꯁꯨꯡ ꯃꯦꯂꯔꯤꯌꯥ ꯑꯁꯤꯗꯒꯤ ꯉꯥꯛꯊꯣꯛꯅꯕ ꯑꯩꯈꯣꯏꯅ ꯆꯦꯛꯁꯤꯟ ꯊꯧꯔꯥꯡ ꯀꯌꯥ ꯂꯧꯈꯠꯄ ꯌꯥꯏ ꯈꯨꯗꯝ ꯑꯣꯏꯅ ꯀꯥꯡꯈꯜ ꯈꯟꯕ ꯑꯩꯈꯣꯏꯅ ꯀꯥꯡꯅ ꯆꯤꯛꯇꯅꯕ ꯀꯥꯡ ꯍꯤꯗꯥꯛ ꯊꯥꯗꯣꯛꯄꯤꯕ ꯑꯩꯈꯣꯏꯅ ꯑꯀꯣꯏꯕꯗ ꯂꯨꯅ ꯅꯥꯟꯅ ꯊꯝꯕꯤꯕ ꯅꯂꯥ ꯈꯣꯡꯕꯥꯟ ꯍꯥꯏꯕꯗꯤ ꯗ꯭ꯔꯦꯟ ꯂꯩꯕꯁꯤꯡꯗ ꯑꯃꯣꯠꯄ ꯀꯥ ꯍꯦꯟꯅ ꯍꯨꯟꯊꯗꯕ ꯃꯅꯝ ꯅꯝꯊꯤꯗꯅꯕ ꯐꯤꯅꯥꯏꯜꯅ ꯆꯤꯡꯕ ꯆꯥꯏꯊꯣꯛꯄꯤꯕ ꯀꯥꯡꯅ ꯆꯤꯛꯈꯤꯕ ꯇꯥꯔꯁꯨ ꯃꯇꯝ ꯆꯥꯅ ꯍꯤꯗꯥꯛ ꯀꯥꯞꯊꯣꯛꯄꯤꯕ ꯑꯁꯤꯒꯨꯝꯕ ꯊꯧꯔꯥꯡ ꯀꯌꯥꯃꯔꯨꯝ ꯂꯥꯈꯠꯄ ꯌꯥꯏ